ꯕꯥꯏꯛ ꯊꯧꯕꯁꯤꯡ ꯀꯥꯡꯂꯨꯞꯇ ꯌꯧꯅꯕ ꯑꯃꯁꯨꯡ ꯑꯇꯣꯞꯄ ꯔꯥꯏꯗꯔꯁꯤꯡꯒ ꯎꯅꯕ ꯈ꯭ꯋꯥꯏꯗꯒꯤ ꯐꯕ ꯄꯥꯝꯕꯩ ꯑꯗꯨꯗꯤ ꯁꯉꯥꯏ ꯐꯦꯁꯇꯤꯚꯦꯜꯒꯨꯝꯕ ꯂꯣꯛꯇꯥꯛ ꯐꯦꯁꯇꯤꯚꯦꯜ ꯒꯨꯝꯕ ꯑꯗꯨꯝꯕ ꯀꯌꯥ ꯀꯌꯥ ꯐꯦꯁꯇꯤꯚꯦꯜ ꯂꯥꯛꯄ ꯀꯥꯟꯗ ꯗꯦꯠ ꯑꯃ ꯐꯤꯛꯁ ꯇꯧꯔꯒ ꯆꯠꯄ ꯆꯠꯄꯒꯤꯁꯨ ꯕꯥꯏꯛꯁꯦ ꯌꯥꯝ ꯀꯥꯟꯅꯕ ꯄꯤ ꯑꯗꯨꯒ ꯑꯩꯈꯣꯏ ꯑꯩ ꯁꯣꯂꯣ ꯔꯥꯏꯗꯤꯡꯁꯤꯗꯤ ꯌꯥꯝ ꯄꯥꯝꯗꯦ ꯏꯇꯣꯝꯇ ꯊꯧꯕ ꯒꯥꯔꯤꯁꯤ ꯌꯥꯝꯅ ꯄꯥꯝꯗꯦ ꯃꯔꯝꯗꯤ ꯏꯟꯖꯣꯏꯃꯦꯟꯁꯨ ꯐꯪꯗꯦ ꯌꯥꯝꯅ ꯑꯗꯨꯗꯨꯅ ꯄꯨꯂꯞ ꯄꯨꯜꯂꯒ ꯆꯠꯄꯁꯤꯅ ꯍꯦꯟꯅ ꯅꯨꯡꯉꯥꯏ